ꯑꯍꯥꯟꯕꯗ ꯑꯩꯁꯤ ꯐꯖꯅ ꯆꯤꯌꯥꯔ ꯑꯃꯗ ꯐꯝꯃꯅꯤ ꯐꯝꯃꯒ ꯀꯣꯜ ꯋꯥꯇꯔ ꯈꯔ ꯊꯛꯑꯅꯤ ꯕ꯭ꯔꯤꯊꯤꯡꯁꯤ ꯑꯩꯈꯣꯏꯒꯤ ꯌꯥꯝ ꯇꯞꯅ ꯇꯧꯕ ꯑꯗꯨꯒ ꯃꯥꯏꯟꯁꯤ ꯃꯦꯗꯤꯇꯦꯁꯟ ꯇꯧꯕ ꯑꯗꯨꯒ ꯃꯤꯀꯨꯞꯇꯨꯗ ꯀꯅꯥ ꯑꯃꯇꯒ ꯋꯥꯔꯤ ꯁꯥꯗꯕ ꯑꯗꯨꯃꯥꯏꯅ ꯇꯧꯔꯒ ꯑꯩꯁꯦ ꯑꯩꯒꯤ ꯇꯦꯟꯁꯟꯁꯦ ꯍꯦꯟꯗꯜ ꯇꯧꯋꯤ